ꯑꯩꯒꯤ ꯏꯁꯀꯨꯜꯂꯤꯡ ꯑꯁꯤ ꯀꯦ ꯑꯦꯝ ꯕ꯭ꯂꯨꯃꯤꯡ ꯍꯌꯥꯔ ꯁꯦꯀꯦꯟꯗꯔꯤ ꯏꯁꯀꯨꯜ ꯈꯥꯉꯕꯣꯛꯇ ꯂꯩꯕ ꯑꯁꯤꯗ ꯀ꯭ꯂꯥꯁ ꯇꯦꯟ ꯐꯥꯎꯕ ꯇꯝꯖꯔꯛꯑꯦ ꯀ꯭ꯂꯥꯁ ꯑꯦꯂꯕꯦꯟ ꯇꯨꯋꯦꯜꯕ ꯑꯁꯤꯅ ꯁꯣꯃꯣꯔꯦꯟꯗ꯭ꯔꯣ ꯁꯅꯥ ꯔꯣꯌꯦꯜ ꯍꯌꯥꯔ ꯁꯦꯀꯦꯟꯗꯔꯤꯗ ꯇꯝꯖꯔꯛꯑꯦ ꯑꯗꯨꯒ ꯑꯩꯍꯥꯛꯀꯤ ꯀꯣꯂꯦꯖ ꯑꯁꯤꯅ ꯒꯣꯖꯤꯌꯥ ꯀꯣꯂꯦꯖ ꯑꯣꯐ ꯏꯟꯖꯤꯅꯤꯌꯥꯔꯤꯡ ꯔꯥꯝ ꯅꯥꯒꯥꯔꯝ ꯕꯦꯡꯒꯂꯣꯔꯗ ꯂꯩꯕ ꯑꯁꯤꯗ ꯑꯩꯍꯥꯛ ꯕꯤꯇꯦꯛ ꯁꯤꯕꯤꯜ ꯏꯟꯖꯤꯅꯤꯌꯥꯔꯤꯡꯗ ꯂꯣꯏꯁꯤꯟꯖꯔꯛꯑꯦ ꯍꯧꯖꯤꯛ ꯃꯈꯥ ꯇꯥꯕ ꯑꯩꯍꯥꯛ ꯏꯁꯥꯅ ꯃꯅꯤꯄꯨꯔꯗ ꯏꯁꯥꯒꯤ ꯀꯟꯁꯇ꯭ꯔꯛꯁꯟ ꯃꯦꯂꯣ ꯗꯤꯖꯥꯏꯟ ꯑꯦꯁꯣꯁꯤꯌꯦꯠ ꯀꯧꯕ ꯀꯟꯁꯇ꯭ꯔꯛꯁꯟ ꯀꯝꯄꯅꯤ ꯑꯃ ꯂꯤꯡꯈꯠꯆꯔꯒ ꯑꯩ ꯏꯁꯥ ꯋꯥꯛ ꯇꯧꯖꯔꯤ ꯍꯥꯏꯔꯤꯕ ꯀꯝꯄꯅꯤ ꯑꯁꯤꯗ ꯑꯩꯍꯥꯛꯅ ꯃꯤꯑꯣꯏ ꯌꯥꯡꯈꯩ ꯃꯉꯥꯗꯒꯤꯅ ꯍꯨꯝꯐꯨ ꯐꯥꯎꯕ ꯊꯕꯛ ꯄꯤꯔꯒ ꯋꯥꯛ ꯇꯧꯖꯔꯤ ꯑꯩꯅ ꯀꯝꯄꯅꯤ ꯑꯁꯤ ꯂꯤꯡꯈꯠꯄꯒꯤ ꯑꯩꯒꯤ ꯏꯁꯥꯒꯤ ꯑꯣꯏꯕ ꯑꯦꯝꯗꯤ ꯃꯐꯝ ꯑꯁꯤꯗ ꯁꯔꯀꯥꯔꯒꯤ ꯊꯕꯛ ꯈꯛꯇꯪ ꯉꯥꯏꯗꯕꯤꯒꯤ ꯑꯩ ꯏꯁꯥꯅꯁꯨ ꯏꯁꯥꯅ ꯊꯕꯛ ꯄꯤꯖꯕ ꯌꯥꯏ ꯑꯃꯗꯤ ꯑꯩꯒꯤ ꯃꯈꯥ ꯇꯥꯕ ꯑꯇꯣꯞ ꯑꯇꯣꯞꯄ ꯃꯤꯑꯣꯏ ꯀꯌꯥ ꯑꯃꯁꯨ ꯏꯁꯥꯅ ꯊꯕꯛ ꯄꯤꯕ ꯌꯥꯏ ꯍꯥꯏꯕꯁꯤꯒꯤ ꯋꯥꯈꯜꯂꯣꯟꯗ ꯀꯝꯄꯅꯤ ꯑꯁꯤ ꯍꯧꯖꯈꯤꯕꯅꯤ ꯍꯧꯖꯤꯛꯇꯤ ꯀꯝꯄꯅꯤ ꯑꯁꯤ ꯃꯌꯥꯝꯅ ꯈꯪꯕꯤꯗꯨꯅ ꯑꯣꯗꯔ ꯌꯥꯝ ꯐꯪꯖꯩ ꯑꯗꯨꯒ ꯂꯩꯔꯤꯕ ꯏ꯭ꯁꯇꯥꯞꯁꯤꯡꯁꯨ ꯃꯁꯤꯡꯁꯨ ꯑꯗꯨꯝ ꯍꯦꯟꯒꯠꯆꯔꯦ